ꯑꯩꯅ ꯕꯥꯏꯛ ꯊꯧꯗꯨꯅ ꯆꯠꯂꯨꯔꯕ ꯚꯥꯔꯠꯀꯤ ꯃꯐꯝ ꯑꯃ ꯍꯥꯏꯔꯒꯗꯤ ꯃꯍꯥꯔꯥꯁꯇ꯭ꯔꯒꯤ ꯗꯤꯁꯇ꯭ꯔꯤꯛ ꯆꯟꯗ꯭ꯔꯄꯨꯔ ꯍꯥꯏꯔꯤꯕ ꯑꯗꯨꯒꯤ ꯇꯥꯂꯨꯀꯥꯔ ꯂꯨꯏ ꯍꯥꯏꯔꯤꯕ ꯃꯐꯝꯗꯨꯗꯩꯗ ꯋꯌꯦꯡ ꯒꯪꯒꯥ ꯍꯥꯏꯅ ꯔꯤꯚꯔ ꯑꯆꯧꯕ ꯑꯃ ꯂꯩ ꯃꯗꯨꯒꯤ ꯁꯥꯏ꯭ꯇꯇ ꯑꯩ ꯒꯥꯔꯤ ꯊꯧꯗꯨꯅ ꯆꯠꯂꯨꯔꯦ ꯑꯗꯣ ꯃꯥꯁꯦ ꯀꯥꯕꯦꯔꯤ ꯔꯤꯕꯔꯒ ꯁꯝꯅꯩ ꯍꯥꯏ ꯑꯗꯨꯅ ꯑꯗꯨꯛꯀꯤ ꯃꯇꯤꯛꯁꯨ ꯄꯥꯛ ꯆꯥꯎꯏ ꯐꯖꯕꯒ ꯑꯗꯣꯝꯗꯒꯤ ꯆꯠꯄꯗ ꯇꯔꯣꯕ ꯅꯦꯁꯅꯦꯜ ꯇꯥꯏꯒꯔ ꯔꯤꯖ꯭ꯔ꯭ꯕ ꯐꯣꯔꯦꯁ ꯑꯃꯁꯨ ꯂꯩ ꯑꯗꯨꯗ ꯑꯩ ꯁꯐꯥꯔꯤ ꯆꯠꯄꯗ ꯃꯐꯝꯗꯨ ꯌꯧꯔꯒ ꯕꯥꯏ꯭ꯀꯇ ꯆꯠꯂꯒ ꯌꯦꯡꯖꯔꯨꯕꯅꯤ